ꯕꯥꯔꯠꯀꯤ ꯑꯣꯏꯅꯗꯤ ꯍꯤꯟꯗꯤ ꯂꯣꯟ ꯑꯁꯦ ꯑꯣꯐꯤꯁ꯭ꯌꯦꯜ ꯑꯣꯏꯅ ꯁꯤꯖꯤꯟꯅꯩ ꯑꯗꯨꯕ ꯑꯩꯈꯣꯏꯒꯤ ꯃꯤꯇꯩꯂꯣꯟ ꯑꯁꯤꯁꯨ ꯕꯥꯔꯠꯀꯤ ꯁꯪꯕꯤꯗꯥꯟꯒꯤ ꯅꯤꯄꯥꯟ ꯁꯨꯕ ꯁꯦꯗꯨꯜꯗ ꯌꯥꯎꯔꯤ ꯑꯗꯨꯒꯤꯁꯨ ꯃꯊꯛꯇ ꯃꯩꯇꯩꯂꯣꯟ ꯍꯥꯏꯕꯁꯦ ꯃꯁꯥꯒꯤ ꯃꯌꯦꯛ ꯂꯩꯕ ꯂꯣꯟ ꯑꯃꯅꯤ ꯑꯃꯁꯨꯡ ꯃꯅꯤꯄꯨꯔꯗꯗꯤ ꯃꯅꯤꯄꯨꯔꯤ ꯂꯣꯟ ꯑꯁꯤꯅꯥ ꯑꯩꯈꯣꯏꯒꯤ ꯂꯝꯗꯗꯤ ꯑꯣꯐꯤꯁ꯭ꯌꯦꯜ ꯑꯣꯏꯅ ꯁꯤꯖꯤꯟꯅꯩ